ꯑꯉꯥꯡꯁꯤꯡꯗ ꯁ꯭ꯀꯨꯜꯗ ꯀꯣꯝꯄꯨꯇꯔ ꯇꯝꯕꯁꯤ ꯑꯗꯨꯛ ꯃꯇꯤꯛ ꯀꯥꯟꯅꯩ ꯆꯥꯎꯈꯠꯂꯕꯅꯤꯅ ꯍꯧꯖꯤꯛꯇꯤ ꯀꯣꯝꯄꯨꯇꯔ ꯅꯠꯇ꯭ꯔꯗꯤ ꯌꯥꯗ꯭ꯔꯦ ꯃꯔꯝꯗꯤ ꯊꯕꯛ ꯑꯃꯃ ꯑꯣꯏꯔꯁꯨ ꯃꯤ ꯇꯔꯥꯅ ꯑꯣꯏꯒꯗꯕ ꯊꯕꯛꯇꯨ ꯀꯣꯝꯄꯨꯇꯔꯅ ꯏꯂꯥꯏ ꯂꯥꯏꯅ ꯃꯤ ꯑꯃꯈꯛꯅ ꯇꯧꯕ ꯌꯥꯕ ꯑꯣꯏꯔꯕꯅꯤꯅ ꯑꯗꯨꯅ ꯑꯗꯨꯛ ꯃꯇꯤꯛ ꯀꯥꯟꯅꯩ ꯀꯝꯄꯨꯇꯔꯁꯦ ꯀꯣꯝꯄꯨꯇꯔ ꯍꯥꯏꯇꯕ ꯃꯤꯗꯗꯤ ꯍꯧꯖꯤꯛꯇꯤ ꯑꯝꯇ ꯆꯟꯅꯐꯝ ꯂꯩꯇ꯭ꯔꯦ ꯀꯥꯟꯅꯗ꯭ꯔꯦ ꯑꯗꯨꯅ ꯁ꯭ꯀꯨꯜ ꯐꯤꯁ ꯈꯔ ꯍꯦꯟꯖꯔꯁꯨ ꯀꯝꯄꯨꯇꯔ ꯇꯝꯕꯁꯤꯅ ꯀꯥꯟꯅꯒꯅꯤꯅ ꯈꯜꯂꯤ ꯀꯝꯄꯨꯇꯔꯒꯤ